ꯑꯩꯈꯣꯏ ꯃꯐꯝ ꯑꯁꯤꯗ ꯂꯝ ꯀꯣꯏꯕ ꯂꯥꯛꯄ ꯁꯤꯡꯕꯨ ꯒꯥꯏꯗ ꯇꯧꯅꯕ ꯑꯦꯖꯦꯟꯠꯁꯤ ꯅꯠꯇꯔꯒ ꯇꯨꯔꯤꯁꯠ ꯒꯥꯏꯗ ꯂꯩ ꯃꯈꯣꯏꯅ ꯂꯝ ꯀꯣꯏꯕ ꯂꯥꯛꯄ ꯃꯤꯁꯤꯡꯒꯤꯗꯃꯛꯇ ꯃꯐꯝ ꯃꯐꯝ ꯃꯅꯤꯄꯨꯔꯒꯤ ꯇꯨꯔꯤꯁꯠ ꯏꯁꯄꯣꯠꯇ ꯆꯠꯇꯨꯅ ꯒꯥꯏꯗ ꯇꯧꯅꯩ ꯑꯦꯖꯦꯟꯁꯤ ꯅꯠꯇ꯭ꯔꯒ ꯇꯧꯔꯤꯁꯠꯄꯨ ꯒꯥꯏꯗ ꯇꯧꯔꯤꯕ ꯃꯤꯁꯤꯡ ꯑꯌꯥꯝꯕ ꯃꯅꯤꯄꯨꯔꯤ ꯍꯤꯟꯗꯤ ꯏꯪꯂꯤꯁ ꯂꯣꯟꯕ ꯍꯩ ꯑꯗꯨꯒ ꯑꯌꯥꯝꯕ ꯈꯔꯅ ꯑꯇꯣꯞꯄ ꯂꯣꯟ ꯖꯄꯥꯟꯒꯤ ꯂꯣꯟ ꯅꯠꯇꯔꯒ ꯆꯩꯅꯥꯒꯤ ꯂꯣꯟ ꯅꯠꯇ꯭ꯔꯒ ꯕꯦꯡꯒꯟꯒꯤ ꯂꯣꯟ ꯅꯦꯄꯥꯜꯒꯤ ꯂꯣꯟ ꯉꯥꯡꯕ ꯍꯩꯕꯁꯨ ꯌꯥꯎꯏ